ꯑꯩꯅ ꯁ꯭ꯀꯨꯜꯒꯤ ꯇꯦꯛꯁꯕꯨꯛ ꯄꯥꯝꯖꯔꯤꯕꯩ ꯃꯔꯝꯗꯤ ꯑꯩꯅ ꯏꯃꯥ ꯏꯄꯥꯅ ꯑꯩ ꯄꯣꯛꯄꯤꯔꯀꯥꯟꯗ ꯑꯩ ꯂꯥꯏꯔꯤꯛ ꯍꯩꯔ ꯄꯣꯛꯂꯛꯇꯦ ꯃꯤꯑꯣꯏꯕ ꯀꯅꯥꯑꯝꯐꯥꯎ ꯄꯣꯛꯂꯛꯀꯥꯟꯗ ꯂꯥꯏꯔꯤꯛ ꯍꯩꯔ ꯄꯣꯛꯂꯛꯇꯦ ꯑꯩꯅ ꯁ꯭ꯀꯨꯜꯒꯤ ꯇꯦꯛꯁꯕꯨꯛ ꯄꯥꯕꯗꯒꯤ ꯑꯦ ꯕꯤ ꯁꯤꯗꯒꯤ ꯍꯧꯔꯒ ꯀ꯭ꯂꯥꯁ ꯇꯨꯌꯦꯜꯞ ꯐꯥꯎ ꯑꯩꯅ ꯄꯥꯁ ꯇꯧꯖꯔꯤꯕꯁꯦ ꯁ꯭ꯀꯨꯜꯒꯤ ꯇꯦꯛꯁꯕꯨꯛ ꯄꯥꯔꯒꯅꯤ ꯄ꯭ꯔꯤꯊꯤꯕꯤꯗ ꯐꯥꯎꯔꯕ ꯁꯥꯏꯟꯇꯤꯁ ꯏꯟꯖꯤꯅꯤꯌꯔ ꯗꯣꯛꯇꯔ ꯂꯩꯔꯤ ꯃꯌꯥꯝꯁꯦ ꯐꯥꯎꯋꯦ ꯍꯥꯏꯖꯕꯩ ꯈꯛꯇꯅꯤ ꯃꯥ ꯁ꯭ꯀꯨꯜꯒꯤ ꯇꯦꯛꯁꯕꯨꯛ ꯄꯥꯔꯒ ꯉꯥꯛꯇꯅꯤ ꯄꯥꯔꯛꯏꯁꯦ ꯑꯗꯨꯅ ꯑꯩ ꯑꯩꯅ ꯑꯗꯨꯒꯤ ꯃꯔꯝꯗꯒꯤꯅꯤ ꯑꯩꯅ ꯁ꯭ꯀꯨꯜꯒꯤ ꯇꯦꯛꯁꯕꯨꯛ